ꯏꯃꯥ ꯏꯃꯥ ꯉꯥ ꯍꯦꯟꯇꯥꯛꯇꯣ ꯀꯃꯥꯏꯅ ꯁꯦꯝꯕ꯭ꯔꯥ ꯉꯥ ꯍꯦꯟꯇꯥꯛꯀꯤ ꯇꯞꯅ ꯇꯞꯅ ꯍꯥꯏꯌꯣ ꯉꯥꯗꯣ ꯄꯨꯈ꯭ꯔꯤꯗꯒꯤ ꯂꯧꯔꯒ ꯑꯩꯒꯤ ꯃꯈꯣꯟꯒꯤ ꯃꯇꯧ ꯈꯔ ꯇꯧꯑꯣ ꯃꯈꯣꯟ ꯁꯨꯃꯥꯏꯅ ꯆꯥꯎꯔꯒ ꯀꯣ ꯍꯥꯏꯌꯣ ꯑꯩꯅ ꯅꯥꯍꯥꯟꯗꯣ ꯅꯪꯒꯤꯗ ꯁꯨꯃꯥꯏꯅ ꯆꯥꯎꯅ ꯍꯥꯏꯌꯦꯕ ꯑꯗꯨ ꯉꯥ ꯍꯦꯟꯇꯥꯛꯇꯨ ꯉꯥ ꯍꯦꯟꯇꯥꯛ ꯁꯦꯝꯕꯗꯣ ꯑꯁꯤ ꯉꯥꯗꯣ ꯉꯥ ꯃꯆꯥ ꯃꯆꯥꯅ ꯁꯦꯝꯕ꯭ꯔꯥ ꯑꯆꯧ ꯑꯆꯧꯕꯅ ꯁꯦꯝꯕ꯭ꯔꯥ ꯑꯣ ꯑꯗꯨ ꯁꯨꯕꯗꯣ ꯑꯈꯣꯏꯒꯤ ꯉꯥ ꯁꯨꯕꯗꯣ ꯒ꯭ꯔꯥꯏꯗꯔꯒꯨꯝꯕꯗꯒꯤ ꯅꯠꯇꯕꯤꯗ ꯑꯩꯈꯣꯏꯒꯤ ꯑꯩꯈꯣꯏꯒꯤ ꯀꯩꯅꯣꯝꯃ ꯗꯒꯤ ꯁꯨꯕ꯭ꯔꯥ ꯑꯩꯈꯣꯏꯒꯤ ꯁꯨꯝꯕꯟꯗꯒꯤ ꯑꯣ ꯁꯨꯝꯕꯟꯗꯒꯤ ꯁꯨꯕ ꯑꯪ ꯍꯣꯏ ꯑꯗꯨ ꯏꯁꯤꯡ ꯍꯥꯞꯄ꯭ꯔꯥ ꯑꯗꯨꯗ ꯏꯁꯤꯡ ꯍꯥꯞꯇꯕꯤ

ꯑꯣ ꯑꯣ ꯎꯝ ꯑꯣ ꯑꯗꯨ ꯑꯗꯨ ꯁꯨꯕ ꯂꯣꯏꯔꯗꯤ ꯑꯩꯈꯣꯏꯁꯦ ꯁꯨꯕ ꯂꯣꯏꯔꯗꯤ ꯅꯨꯃꯤꯠ ꯀꯌꯥꯒꯤ ꯃꯇꯨꯡ ꯒꯨꯝꯕꯗ ꯆꯥꯕ ꯌꯥꯒꯦꯔꯥ

ꯍꯣꯏ ꯍꯣꯏ ꯑꯗꯨꯗꯤ ꯍꯞꯇꯥ ꯑꯃ ꯑꯗꯨꯗꯤ ꯁꯨꯕ ꯂꯣꯏꯔ ꯍꯞꯇꯥ ꯑꯃꯒꯤ ꯃꯇꯨꯡꯒꯨꯝꯕꯗꯤ ꯑꯗꯨꯝ ꯆꯥꯔꯗꯤ ꯃꯥꯒꯤ ꯃꯅꯝꯗꯨ ꯊꯣꯛꯈ꯭ꯔꯅꯤꯀꯣ ꯑꯣ ꯍꯣꯏ ꯍꯣꯏ ꯍꯣꯏ ꯑꯗꯨ ꯑꯣꯏꯔꯗꯤ ꯌꯥꯝ ꯅꯨꯡꯉꯥꯏꯔꯦ ꯊꯝꯃꯦ